ꯚꯥꯏ ꯁꯔꯣꯁ ꯅꯍꯥꯛꯀꯤ ꯚꯦꯟ ꯑꯃ ꯂꯩꯕꯗꯣ ꯑꯗꯨ ꯋꯥꯏꯗꯕ ꯌꯥꯗ꯭ꯔꯦ ꯑꯩꯈꯣꯏ ꯇꯨꯔ ꯑꯃ ꯆꯠꯇꯧꯔꯤ ꯇꯨꯔ ꯑꯗꯨ ꯀꯤꯂꯣꯃꯤꯇꯔ ꯆꯥꯝꯃ ꯅꯠꯇ꯭ꯔꯒ ꯆꯥꯝꯃꯉꯥ ꯐꯥꯎꯒꯤ ꯃꯅꯨꯡꯗꯅꯤ ꯑꯗꯨ ꯑꯋꯥꯏꯃꯜꯗꯨ ꯀꯌꯥ ꯑꯣꯏꯗꯧꯔꯤꯅꯣ ꯌꯥꯝꯅꯗꯤ ꯍꯥꯏꯔꯛꯀꯅꯨꯍꯦ ꯁꯦꯜꯒ ꯂꯩꯇꯕꯅꯦ ꯑꯗꯨ ꯆꯥꯎꯔꯥꯛꯄ ꯑꯃ ꯍꯥꯏꯔꯛꯑꯣ ꯑꯩꯈꯣꯏ ꯆꯠꯀꯗꯧꯔꯤꯁꯤ ꯃꯤ ꯃꯔꯤ ꯃꯉꯥꯅꯦ ꯅꯨꯃꯤꯠ ꯇꯔꯥꯅꯤ ꯇꯔꯦꯠꯅꯤꯃꯨꯛ ꯆꯪꯉꯛꯄ ꯌꯥꯏ ꯑꯗꯨ ꯑꯝꯇ ꯍꯥꯏꯕꯤꯔꯛꯑꯣ ꯐꯔꯦ ꯚꯥꯏ ꯑꯗꯨ ꯑꯝꯇ ꯍꯥꯏꯕꯤꯔꯛꯑꯣ ꯁꯠ ꯁꯠ ꯆꯠꯇꯧꯔꯤꯕ ꯖꯒꯥꯁꯤꯗꯤ ꯁꯤꯂꯣꯡꯗꯅꯤ ꯚꯥꯏ ꯚꯥꯏꯁꯨ ꯌꯥꯎꯅꯕ ꯇꯧꯑꯣ